ꯒꯨꯗ ꯏꯚꯤꯅꯤꯡ ꯑꯩꯗꯣ ꯉꯁꯤ ꯈꯔ ꯊꯋꯥꯏ ꯅꯨꯡꯉꯥꯏꯇꯦ ꯃꯔꯝꯁꯦ ꯑꯁꯨꯝ ꯃꯌꯥꯝꯗ ꯍꯥꯏꯖꯔꯛꯀꯦ ꯑꯩꯗꯣ ꯏꯇꯥꯜꯂꯤꯛ ꯖ꯭ꯋꯦꯂꯔꯤꯁꯑꯅ ꯑꯃꯒꯤꯗ ꯗꯤꯁꯀꯥꯎꯟ ꯀꯣꯄꯟ ꯑꯃ ꯐꯪꯉꯦ ꯃꯥꯁꯦ ꯏꯇꯥꯂꯤꯛ ꯖ꯭ꯋꯦꯂꯔꯤꯗꯒꯤ ꯀꯩꯅꯣ ꯇꯧꯕ ꯇꯥꯔꯒꯗꯤ ꯍꯥꯏꯗꯤ ꯃꯣꯏꯒꯤꯗꯨꯗꯒꯤ ꯖ꯭ꯋꯦꯂꯔꯤꯁ ꯑꯃ ꯂꯩ ꯇꯥꯔꯒꯗꯤ ꯀꯩꯅꯣ ꯇꯧꯔꯒ ꯍꯥꯏꯗꯤ ꯐꯤꯞꯇꯤꯟ ꯄꯥꯔꯁꯦꯟ ꯗꯤꯁꯀꯥꯎꯟ ꯂꯩꯒꯅꯤꯅ ꯑꯁꯨꯃꯥꯏꯅ ꯇꯧꯔꯒ ꯑꯩꯗꯣ ꯗꯤꯁꯀꯥꯎꯟ ꯀꯣꯄꯟ ꯑꯃ ꯐꯪꯕꯅꯦ ꯑꯗꯨ ꯀꯩꯅꯣ ꯇꯧꯔꯦ ꯑꯩꯗꯣ ꯑꯩꯈꯣꯏꯒꯤ ꯏꯆꯟꯅꯨꯄꯤꯒꯤ ꯂꯨꯍꯣꯡꯕ ꯑꯃ ꯆꯠꯀꯦꯅ ꯑꯩꯗꯣ ꯀꯩꯅꯣ ꯇꯧꯕꯅꯤ ꯍꯥꯏꯗꯤ ꯅꯦꯛꯂꯦꯁ ꯑꯃ ꯀꯛꯑꯦ ꯃꯉꯣꯟꯗꯒꯤ ꯑꯗꯣ ꯅꯦꯛꯂꯦꯁꯇꯨ ꯀꯩꯅꯣ ꯇꯧꯋꯦ ꯏꯆꯟꯅꯨꯄꯤꯒꯤ ꯂꯨꯍꯣꯡꯕꯁꯨ ꯅꯪꯗ꯭ꯔꯦ ꯍꯥꯏꯗꯤ ꯃꯣꯏꯅ ꯍꯥꯏꯗꯤ ꯊꯤꯜꯂꯛꯀꯗꯕ ꯗꯤꯂꯤꯚꯔꯤ ꯇꯧꯔꯛꯀꯗꯕ ꯅꯨꯃꯤꯠꯇꯣ ꯐꯤꯞꯇꯤꯟꯗ ꯑꯣꯏꯒꯗꯕꯅꯦ ꯑꯗꯨꯗꯣ ꯍꯥꯏꯗꯤ ꯏꯆꯟꯅꯨꯄꯤꯒꯤ ꯂꯨꯍꯣꯡꯕꯅ ꯗꯦꯠ ꯁꯤꯛꯁꯇꯤꯟꯗ ꯇꯥꯕ ꯑꯗꯣ ꯃꯣꯏꯅ ꯗꯤꯂꯤꯚꯔ ꯇꯧꯔꯛꯄ ꯀꯥꯟꯗ ꯗꯦꯠ ꯅꯥꯏꯟꯇꯤꯟꯗ ꯑꯣꯏꯅ ꯗꯤꯂꯤꯚꯔ ꯇꯧꯔꯛꯑꯦ ꯃꯣꯏꯗꯣ ꯗꯤꯂꯤꯚꯔꯤ ꯗꯦꯠꯁꯨ ꯊꯦꯡꯗꯔꯦ ꯑꯗꯨꯒꯤꯁꯨ ꯇꯁꯦꯡꯅ ꯑꯩ ꯊꯋꯥꯏ ꯅꯨꯡꯉꯥꯏꯇ꯭ꯔꯦ ꯍꯥꯏꯗꯤ ꯍꯥꯟꯅ ꯁꯤꯈꯤꯕ ꯂꯤꯛꯇꯨ ꯑꯗꯨꯝ ꯁꯤꯔꯒ ꯆꯠꯂꯦ ꯉꯁꯤꯗꯣ ꯑꯗꯨꯗꯨꯒ ꯍꯦꯛ ꯌꯦꯡꯕ ꯀꯥꯟꯗꯁꯨ ꯄꯤꯔꯤꯕ ꯄ꯭ꯔꯥꯏꯖꯇꯨꯒ ꯀꯩꯅꯣ ꯇꯧꯔꯤꯗꯨꯒ ꯌꯦꯡꯕ ꯀꯥꯟꯗ ꯃꯥꯒꯤ ꯏꯁꯇꯣꯟꯗꯣ ꯑꯗꯨꯁꯨ ꯍꯥꯏꯗꯤ ꯑꯩꯈꯣꯏ ꯁ꯭ꯋꯥꯏꯗ ꯐꯪꯕ ꯏꯁꯇꯣꯟꯁꯦ ꯑꯣꯏꯗ ꯇꯥꯔꯒꯁꯨ ꯑꯩꯗ ꯌꯥꯝꯅ ꯅꯨꯡꯉꯥꯏꯖꯕ ꯏꯁꯇꯣꯟꯗꯨ ꯑꯣꯏꯗꯦꯕ ꯍꯥꯏꯗꯤ ꯐꯥꯏꯟ ꯀ꯭ꯋꯥꯂꯤꯇꯤ ꯑꯣꯏꯕ ꯏꯁꯇꯣꯟꯗꯣ ꯑꯣꯏꯗꯦ ꯍꯥꯏꯗꯤ ꯁꯨꯝ ꯌꯦꯡꯕ ꯀꯥꯟꯗ ꯁꯨꯝ ꯂꯩꯗꯅ ꯍꯥꯏꯗꯤ ꯑꯩꯈꯣꯏ ꯒꯂꯤꯗ ꯌꯣꯟꯕ ꯄꯣꯠꯁꯤꯒ ꯍꯥꯏꯗꯤ ꯏꯁꯇꯣꯔꯗ ꯌꯣꯟꯕ ꯄꯣꯠꯁꯤꯒ ꯃꯥꯟꯅꯗꯕꯗꯣ ꯑꯗꯨꯃꯥꯏꯅ ꯇꯧꯔꯒ ꯇꯧꯋꯦ ꯍꯥꯏꯗꯤ ꯃꯣꯏꯒꯤ ꯅꯨꯡꯗꯣ ꯌꯥꯝꯅ ꯐꯖꯕ ꯑꯣꯏꯗꯦ ꯑꯗꯨꯗꯨꯒ ꯀꯩꯅꯣ ꯇꯧꯋꯦ ꯃꯆꯨꯁꯦ ꯑꯩꯅ ꯄꯥꯝꯕꯁꯦ ꯔꯣꯁ ꯒꯣꯜꯗꯣ ꯄꯥꯝꯕꯅꯦꯀꯣ ꯑꯗꯨ ꯃꯣꯏ ꯁꯪꯉꯛꯏꯕ ꯃꯆꯨꯁꯦ ꯀꯃꯥꯏꯅ ꯇꯧꯕ ꯃꯆꯨꯅꯣ ꯈꯪꯗ꯭ꯔꯦ ꯍꯥꯏꯗꯤ ꯍꯦꯛ ꯌꯦꯡꯕ ꯀꯥꯟꯗ ꯑꯗꯨꯝ ꯀꯩꯅꯣꯗꯒ ꯍꯥꯏꯗꯤ ꯀꯩꯅꯣ ꯇꯧꯔꯒ ꯑꯉꯥꯡꯅ ꯖꯒꯣꯏ ꯁꯥꯕ ꯀꯥꯟꯗ ꯁꯤꯅꯕ ꯍꯥꯏꯗꯤ ꯖꯤꯡꯖꯥ ꯖꯤꯡꯖꯥ ꯂꯥꯎꯕꯗ ꯁꯤꯕ ꯑꯗꯨꯒꯤ ꯃꯆꯨꯗꯣ ꯌꯥꯝ ꯃꯥꯜꯂꯦꯕ ꯁꯤꯁꯦ ꯍꯣꯏ ꯃꯣꯏ ꯑꯗꯣꯝ ꯅꯥꯀꯟꯗ ꯆꯠꯅꯕ ꯈꯣꯠꯄꯗꯨꯗꯤ ꯑꯩꯈꯣꯏ ꯈꯪꯗ꯭ꯔꯦ ꯑꯗꯨ ꯑꯣꯏ ꯇꯥꯔꯒꯁꯨ ꯑꯩꯒꯤ ꯑꯣꯏꯅ ꯍꯥꯏꯗꯤ ꯃꯅꯤꯄꯨꯔ ꯀꯜꯆꯔꯒꯤ ꯑꯣꯏꯅꯗꯤ ꯌꯦꯡꯕ ꯀꯥꯟꯗ ꯀꯩꯅꯣ ꯑꯣꯏꯗꯦꯕ ꯁꯨꯝ ꯏꯁꯥꯗ ꯌꯥꯝꯅ ꯆꯥꯅꯕꯗꯣ ꯑꯣꯏꯗꯦ ꯁꯤꯒꯤ ꯄꯣꯠꯁꯦ ꯑꯗꯨꯗꯨꯅ ꯑꯩ ꯌꯥꯝ ꯅꯨꯡꯉꯥꯏꯇ꯭ꯔꯦ ꯁꯤꯒꯤꯁꯨ ꯑꯗꯨꯗꯣ ꯃꯊꯪꯗ ꯑꯃꯨꯛ ꯍꯥꯏꯕꯗꯤ ꯃꯣꯏꯒꯤ ꯖꯣꯏꯟꯅꯤꯡ ꯑꯦꯔꯤꯌꯥ ꯂꯩꯗꯅ ꯍꯥꯏꯗꯤ ꯑꯩꯈꯣꯏꯒꯤꯗꯤ ꯀꯩꯅꯣ ꯇꯧꯕ ꯀꯥꯟꯗ ꯄꯣꯠꯁꯤ ꯌꯦꯡꯕꯀꯥꯟꯗ ꯌꯥꯝꯅ ꯌꯥꯝꯅ ꯆꯦꯠꯅ ꯆꯦꯠꯅ ꯁꯥꯏꯗꯅ ꯍꯥꯏꯗꯤ ꯁꯨꯝ ꯂꯩ ꯃꯅꯤꯄꯨꯔꯗ ꯃꯅꯤꯀꯥꯟꯇ ꯖ꯭ꯋꯦꯂꯔꯤ ꯂꯩꯔꯤ ꯑꯗꯒꯤ ꯇꯥꯖꯅꯤꯛ ꯃꯌꯥꯝ ꯂꯩꯔꯤꯗꯅꯀꯣ ꯃꯣꯏꯒꯤꯗꯤ ꯖꯣꯏꯟꯅꯤꯡꯁꯤ ꯁꯨꯝ ꯌꯦꯡꯕꯀꯥꯟꯗ ꯍꯥꯏꯗꯤ ꯑꯩꯈꯣꯏꯅ ꯍꯦꯛ ꯄꯥꯝꯖꯕꯗꯣ ꯑꯣꯏꯔꯒ ꯑꯗꯨꯝ ꯄꯤꯊꯣꯔꯛꯑꯦꯕꯀꯣ ꯍꯥꯏꯗꯤ ꯑꯩꯈꯣꯏ ꯀꯩꯅꯣꯒ ꯈꯦꯠꯅꯕꯒꯤꯔ ꯀꯩꯒꯤꯅꯣ ꯍꯥꯏꯕꯗꯤ ꯑꯇꯣꯞꯄ ꯂꯝꯗ ꯆꯠꯅꯕ ꯀꯜꯆꯔꯗꯨꯒ ꯑꯩꯈꯣꯏꯒ ꯆꯠꯅꯕꯒꯤꯔꯗꯤ ꯆꯠꯅꯗꯕꯒꯤꯔꯥꯗꯤ ꯈꯪꯗ꯭ꯔꯦ ꯑꯗꯨ ꯑꯣꯏ ꯇꯥꯔꯒꯁꯨ ꯍꯦꯛ ꯌꯦꯡꯕꯀꯥꯟꯗ ꯑꯩꯈꯣꯏꯗ ꯌꯥꯝꯅ ꯄꯥꯝꯖꯕꯗꯣ ꯑꯗꯨ ꯑꯣꯏꯗꯦ ꯌꯥꯝꯅ ꯀꯩꯅꯣ ꯑꯣꯏ ꯍꯥꯏꯗꯤ ꯁꯨꯝ ꯌꯦꯡꯕ ꯀꯥꯟꯗ ꯌꯥꯝꯅ ꯆꯥꯅꯗ꯭ꯔꯦ ꯍꯥꯏꯗꯤ ꯖꯣꯏꯟꯅꯤꯡ ꯑꯦꯔꯤꯌꯥꯁꯤ ꯏꯀꯣꯝ ꯀꯣꯝꯃꯒ ꯑꯗꯒꯤ ꯑꯃꯒ ꯑꯃꯒ ꯁꯝꯖꯟꯅꯕ ꯃꯄꯥꯁꯦ ꯁꯤ ꯑꯩꯈꯣꯏꯅ ꯁꯨꯝ ꯍꯦꯛ ꯃꯤ ꯑꯇꯣꯞꯄꯝꯅ ꯍꯦꯛ ꯌꯦꯡꯕ ꯀꯥꯟꯗ ꯌꯥꯝꯅ ꯈꯪꯕꯒꯤ ꯃꯑꯣꯡꯗ ꯇꯧꯋꯦꯕꯀꯣ ꯍꯥꯏꯗꯤ ꯑꯃꯒ ꯑꯃꯒ ꯁꯝꯖꯟꯅꯕ ꯀꯥꯟꯗ ꯃꯔꯛꯇꯨꯗ ꯒꯦꯞ ꯂꯦꯕꯗꯣ ꯍꯥꯏꯗꯤ ꯑꯇꯣꯞꯄꯝꯅ ꯌꯦꯡꯕꯀꯥꯟꯗ ꯅꯨꯡꯉꯥꯏꯇꯦꯅ ꯑꯗꯨꯗꯣ ꯍꯥꯏꯗꯤ ꯑꯩꯈꯣꯏꯒꯤꯗꯤ ꯁꯅꯥꯁꯦ ꯀꯨꯡꯅ ꯇꯧꯔꯀꯥꯟꯗꯅ ꯍꯦꯟꯅ ꯐꯖꯩꯗꯅ ꯑꯗꯨꯃꯥꯏꯅ ꯇꯧꯕꯗꯣ ꯂꯤꯛꯇꯁꯨ ꯑꯣꯏꯔꯣ ꯁꯅꯥꯗꯕꯨ ꯑꯣꯏꯔꯣ ꯍꯦꯛꯇ ꯀꯨꯡꯅ ꯇꯧꯕꯀꯥꯟꯗ ꯐꯖꯕꯗꯣ ꯑꯗꯨꯗꯤ ꯑꯣꯏꯗꯦ ꯑꯗꯨꯗꯨꯒ ꯍꯥꯏꯗꯤ ꯑꯩꯅ ꯄꯤꯈ꯭ꯔꯤꯕ ꯄꯩꯁꯥ ꯍꯥꯏꯕꯗꯤ ꯃꯣꯏꯒꯤ ꯄꯩꯁꯥꯁꯦ ꯁꯤꯁꯤꯒ ꯍꯥꯏꯗꯤ ꯄꯤꯊꯣꯔꯛꯏꯕ ꯋꯦꯠꯁꯤꯒꯁꯨ ꯌꯥꯝ ꯆꯥꯅꯗꯦꯕꯀꯣ ꯍꯥꯏꯕꯗꯤ ꯌꯥꯝꯅ ꯌꯥꯡꯉꯦꯕ ꯄꯣꯠꯁꯦ ꯍꯦꯛ ꯌꯦꯡꯕ ꯀꯥꯟꯗ ꯀꯩꯅꯣ ꯇꯧꯕ ꯌꯦꯡꯕ ꯀꯥꯟꯗꯁꯨ ꯌꯥꯡꯅ ꯑꯗꯨꯝ ꯎꯔꯦ ꯑꯗꯨꯗꯨꯒ ꯄꯥꯏꯕ ꯀꯥꯟꯗꯁꯨ ꯌꯥꯝꯅ ꯌꯥꯡꯌꯦꯕ ꯑꯗꯨꯗꯨꯒ ꯀꯩ ꯍꯥꯏꯅꯤ ꯍꯥꯏꯕꯗ ꯏꯁꯥꯁꯤꯗꯁꯦ ꯁꯨꯛ ꯁꯦꯛꯄꯦꯟ ꯄꯦꯟꯖꯗ꯭ꯔꯦ ꯁꯤꯒꯤ ꯄꯣꯠꯁꯦ ꯑꯗꯨꯗꯨꯅ ꯃꯌꯥꯝ ꯁꯨꯝ ꯏꯇꯥꯂꯤꯛ ꯖ꯭ꯋꯦꯂꯔꯤꯁꯦ ꯍꯥꯏꯗꯤ ꯃꯣꯏꯒꯤ ꯗꯤꯁꯀꯥꯎꯟ ꯀꯣꯄꯟ ꯐꯪ ꯇꯥꯔꯒꯁꯨ ꯑꯗꯨꯝ ꯃꯌꯥꯝꯅ ꯑꯗꯨꯝ ꯃꯥꯡꯍꯟꯕꯤꯈ꯭ꯔꯣ ꯍꯥꯏꯗꯤ ꯑꯇꯣꯞꯄ ꯁꯨꯝ ꯑꯩꯁꯨ ꯑꯇꯣꯞꯄ ꯑꯦꯛꯁꯄꯔꯤꯌꯦꯟꯁ ꯑꯃꯕꯨꯗꯤ ꯇꯧꯈꯤꯒꯦꯅ ꯈꯜꯂꯦ ꯍꯥꯏꯗꯤ ꯈꯨꯗꯝ ꯑꯣꯏ ꯍꯥꯏꯔ ꯀꯥꯟꯗ ꯁꯨꯝ ꯀꯩꯅꯣꯒꯨꯝꯕ ꯔꯤꯡꯒꯨꯝꯕ ꯕ꯭ꯔꯦꯖꯂꯦꯠꯀꯨꯝꯕ ꯑꯃ ꯀꯛꯑꯒꯗꯤ ꯌꯦꯡꯈꯤꯒꯦ ꯑꯗꯨꯗꯨꯒ ꯑꯗꯨꯃꯥꯏꯅ ꯇꯧꯔꯛ ꯇꯥꯔꯒꯗꯤ ꯑꯩ ꯕꯦꯠꯂꯤ ꯔꯤꯀꯃꯦꯟ ꯇꯧꯔꯒꯦꯅ ꯈꯜꯂꯦ ꯁꯤꯒꯤ ꯍꯥꯏꯗꯤ ꯖ꯭ꯋꯦꯂꯔꯤꯁꯦ